ꯀꯔꯤꯒꯨꯝꯕ ꯂꯥꯏꯔꯤꯛ ꯅꯠꯇ꯭ꯔꯒꯅ ꯑꯦꯁꯦꯒꯨꯝꯕ ꯁꯤꯒꯨꯝꯕ ꯑꯃ ꯏꯕ ꯑꯥꯔꯇꯤꯀꯜ ꯑꯃ ꯏꯕ ꯍꯥꯏꯁꯦ ꯌꯥꯝꯅ ꯆꯦꯂꯦꯟꯖꯤꯡ ꯑꯣꯏꯕ ꯇꯥꯛꯁ ꯑꯃꯅꯤ ꯁꯣꯏꯕ ꯌꯥꯗꯔꯕ ꯑꯗꯨꯒꯨꯝꯕ ꯂꯩꯕꯅꯤꯅ ꯑꯇꯣꯞꯄ ꯂꯥꯏꯔꯤꯛ ꯒ꯭ꯔꯃꯥꯔꯒꯤ ꯂꯥꯏꯔꯤꯛ ꯅꯠꯇ꯭ꯔꯒ ꯀꯔꯤꯒ ꯃꯔꯤ ꯂꯩꯅꯕ ꯑꯩꯅ ꯏꯔꯤꯕ ꯇꯣꯄꯤꯛꯇꯨꯒ ꯃꯔꯤ ꯂꯩꯅꯕ ꯂꯥꯏꯔꯤꯛꯁꯤꯡꯒꯤ ꯃꯇꯦꯡ ꯂꯧꯔꯒ ꯍꯣꯠꯅꯕꯁꯨ ꯌꯥꯎꯏ ꯑꯩꯅ ꯏꯊꯣꯛꯑꯕ ꯃꯇꯨꯡꯗ ꯑꯩꯅ ꯏꯔꯤꯕ ꯑꯥꯔꯇꯤꯀꯜ ꯅꯠꯇ꯭ꯔꯒꯅ ꯂꯥꯏꯔꯤꯛ ꯑꯗꯨ ꯑꯩ ꯑꯗꯨꯒꯤ ꯃꯇꯥꯡꯗ ꯈꯪꯕ ꯃꯔꯨꯞ ꯃꯄꯥꯡꯁꯤꯡꯗ ꯑꯃꯨꯛꯀ ꯄꯤꯗꯨꯅ ꯃꯈꯣꯏꯗ ꯄꯥꯍꯟꯗꯨꯅ ꯑꯁꯣꯏ ꯑꯉꯥꯝ ꯒ꯭ꯔꯃꯥꯔꯇꯤꯀꯦꯜ ꯃꯤꯁꯇꯦꯛꯄꯨ ꯑꯣꯏꯔꯣ ꯑꯃꯕꯨ ꯑꯣꯏꯔꯣ ꯃꯈꯣꯏꯗ ꯄꯥꯍꯜꯂꯒ ꯑꯁꯣꯏꯕꯁꯤꯡ ꯑꯗꯨ ꯑꯃꯨꯛꯀ ꯊꯤꯗꯣꯛꯃꯤꯟꯅꯩ ꯃꯣꯏꯅ ꯍꯥꯏꯔꯛꯄꯁꯤꯡ ꯖꯒꯥꯁꯤꯡ ꯑꯗꯨ ꯃꯥꯛ ꯇꯧꯔꯒ ꯑꯩꯉꯣꯟꯗ ꯄꯤꯔꯛꯂꯕ ꯃꯇꯨꯡꯗ ꯑꯩꯅ ꯑꯃꯨꯛꯀ ꯖꯒꯥꯁꯤꯡ ꯑꯗꯨ ꯍꯟꯅ ꯌꯦꯡꯉꯒ ꯔꯤꯚ꯭ꯌꯨ ꯇꯧꯔꯒ ꯁꯦꯝꯗꯣꯛꯑꯒ ꯑꯃꯨꯛꯀ ꯅꯧꯅ ꯏꯊꯣꯛꯅꯕ ꯍꯣꯠꯅꯩ ꯑꯇꯣꯞ ꯑꯇꯣꯞꯄ ꯁ꯭ꯀꯤꯜ ꯂꯩꯔꯤꯕ ꯃꯌꯥꯝꯁꯤꯡꯁꯤꯒ ꯆꯞ ꯃꯥꯟꯅꯅ ꯑꯥꯔꯇꯤꯀꯜ ꯅꯠꯇ꯭ꯔꯒꯅ ꯂꯥꯏꯔꯤꯛ ꯑꯃ ꯏꯕ ꯍꯥꯏꯕꯁꯦ ꯃꯣꯏꯁꯨ ꯁ꯭ꯀꯤꯜ ꯗꯔꯀꯥꯔ ꯂꯩ ꯏꯕꯒꯤ ꯄ꯭ꯔꯦꯛꯇꯤꯁ ꯅꯠꯇ꯭ꯔꯒꯅ ꯑꯇꯣꯞ ꯑꯇꯣꯞꯄ ꯅꯣꯂꯦꯖ ꯀꯝꯕꯥꯏꯟ ꯅꯣꯂꯦꯖ ꯄꯨꯂꯞ ꯃꯥꯅꯕ ꯑꯃ ꯆꯪꯕꯅꯤꯅ ꯂꯥꯏꯔꯤꯛ ꯂꯥꯏꯁꯨ ꯑꯇꯣꯞꯄꯁꯤꯡꯒꯤ ꯅꯣꯂꯦꯖ ꯗꯔꯀꯥꯔ ꯂꯩ ꯏꯕꯁꯤꯡ ꯏꯕ ꯄꯥꯕ ꯄꯨꯝꯅꯃꯛꯁꯦ ꯑꯇꯣꯞꯄ ꯁ꯭ꯀꯤꯜꯒ ꯆꯞ ꯃꯥꯅꯅ ꯃꯁꯤꯁꯨ ꯄ꯭ꯔꯦꯛꯇꯤꯁ ꯇꯧꯕ ꯆꯪꯏ ꯑꯗꯣ ꯑꯇꯣꯞꯄ ꯑꯩꯍꯥꯛꯇꯤ ꯑꯩ ꯏꯁꯥꯒꯤ ꯑꯣꯏꯅꯗꯤ ꯀ꯭ꯔꯦꯇꯤꯞ ꯑꯣꯏꯕ ꯌꯥꯕ ꯁꯤꯒꯨꯝꯕ ꯁꯤꯒꯨꯝꯕꯒꯤ ꯀꯣꯔꯁ ꯑꯩ ꯉꯁꯤꯐꯥꯎꯕ ꯑꯃꯐꯥꯎꯕ ꯆꯠꯇ꯭ꯔꯤ